ꯑꯩꯒꯤ ꯃꯣꯠꯇ ꯍꯥꯏꯖꯔꯒꯗꯤ ꯍꯣꯏ ꯑꯩꯒꯤ ꯄꯥꯔꯁꯅꯦꯜ ꯃꯣꯠꯇ ꯍꯥꯏꯖꯔꯛꯀꯦ ꯑꯩ ꯃꯌꯥꯝꯒꯤꯗꯨꯗꯤ ꯀꯩ ꯂꯩꯕꯅꯣ ꯑꯩ ꯈꯪꯖꯗ꯭ꯔꯦ ꯑꯗꯨꯒ ꯑꯩ ꯄꯔꯁꯅꯦꯜ ꯃꯣꯠꯇ ꯍꯥꯏꯔꯒꯗꯤ ꯑꯩ ꯆꯪꯕꯝꯗ ꯀꯩꯗ ꯀꯥꯎꯗꯪ ꯃꯤꯛꯁ ꯇꯧꯔꯒ ꯋꯥꯇꯔꯒ ꯇꯩꯕ ꯍꯥꯏꯕꯁꯤ ꯃꯇꯝ ꯑꯃꯗ ꯑꯈꯣꯏꯒꯤ ꯃꯩꯇꯩꯒꯤ ꯌꯨꯝꯁꯤꯡꯁꯦ ꯂꯩꯕꯥꯛꯅ ꯁꯥꯏ ꯂꯩꯕꯥꯛꯅ ꯁꯥꯕꯗꯨꯗ ꯑꯈꯣꯏꯒꯤ ꯋꯥꯇꯔ ꯏꯁꯤꯡꯈꯛꯇꯪꯅ ꯇꯩꯁꯟꯕꯗ ꯌꯥꯝꯅ ꯌꯥꯝ ꯐꯖꯗꯕ ꯑꯃꯗꯤ ꯑꯣꯏ ꯑꯗꯨꯅ ꯀꯥꯎꯗ ꯑꯈꯣꯏ ꯁꯟꯊꯤꯁꯤꯡꯒ ꯌꯥꯅꯔꯒ ꯇꯩꯔꯒꯗꯤ ꯍꯦꯟꯅ ꯅꯥꯟꯕ ꯑꯗꯒꯤ ꯃꯥꯒꯤ ꯇꯦꯛꯆꯔ ꯃꯈꯥꯗ ꯂꯩꯔꯤꯕ ꯐ꯭ꯂꯣꯔꯗꯨꯒꯤ ꯇꯦꯛꯆꯔꯗꯣ ꯍꯦꯟꯅ ꯃꯌꯦꯛ ꯊꯣꯛꯄ ꯅꯞꯁꯟꯅꯕ ꯑꯗꯨꯒꯨꯝꯕ ꯈꯔ ꯂꯩꯕꯒꯤꯅ ꯑꯗꯨꯒꯨꯝꯕꯒꯤ ꯑꯣꯏꯗꯣꯏꯅꯦ ꯑꯗꯨꯒ ꯀꯥ ꯍꯦꯟꯅ ꯍꯤꯟꯗ꯭ꯋꯤꯖꯝ ꯑꯗ꯭ꯋꯤꯖꯝ ꯀꯥꯎꯗꯪ ꯑꯗꯨꯒꯨꯝꯕꯒꯤ ꯑꯣꯏꯅꯤ ꯍꯥꯏꯕ ꯑꯩ ꯊꯥꯖꯗꯦ